ꯑꯩꯈꯣꯏ ꯍꯧꯖꯤꯛ ꯍꯧꯖꯤꯛ ꯍꯤꯡꯂꯤꯕ ꯄꯨꯟꯁꯤꯁꯤꯗ ꯗꯨꯀꯥꯟ ꯃꯌꯥꯝ ꯑꯃ ꯐꯝꯃꯤ ꯗꯨꯀꯥꯟ ꯃꯌꯥꯝ ꯐꯝꯃꯤꯕꯁꯤꯗꯒꯤ ꯑꯩꯈꯣꯏꯅ ꯑꯗꯨꯝ ꯄꯣꯠ ꯆꯩꯁꯦ ꯂꯩꯔꯒ ꯑꯗꯨꯝ ꯁꯤꯖꯤꯟꯅꯩ ꯑꯗꯨꯝ ꯆꯥꯏ ꯑꯗꯨꯕꯨ ꯅꯣꯡꯃꯇꯁꯨ ꯄꯩꯁꯥ ꯍꯜꯂꯛꯇꯦ ꯑꯗꯨꯕꯨ ꯑꯩꯈꯣꯏꯅ ꯑꯦꯝꯋꯦꯁꯤꯗ ꯆꯪꯕ ꯃꯇꯝꯗꯗꯤ ꯑꯩꯈꯣꯏꯗ ꯄꯩꯁꯥꯁꯦ ꯍꯣꯏ ꯆꯥꯝꯃꯒꯤ ꯃꯅꯨꯡꯗ ꯑꯍꯨꯝ ꯍꯟꯕ ꯇꯔꯦꯠ ꯍꯟꯕ ꯍꯥꯏꯗꯨꯅ ꯑꯗꯨꯃꯥꯏꯅ ꯇꯧꯗꯅ ꯍꯟꯕꯤꯔꯛꯏ ꯑꯗꯨꯒ ꯊꯥ ꯊꯥꯒꯤ ꯑꯣꯏꯅꯁꯨ ꯄꯣꯠꯁꯦ ꯑꯩꯈꯣꯏ ꯑꯍꯣꯡꯕ ꯃꯃꯜꯗ ꯑꯗꯨꯝ ꯂꯥꯛꯏ ꯃꯔꯝ ꯑꯗꯨꯅ ꯑꯩꯈꯣꯏꯅ ꯑꯦꯝꯋꯦꯒꯤ ꯍꯥꯏꯔꯤꯕ ꯗꯨꯀꯥꯟꯁꯤꯡ ꯍꯥꯏꯔꯤꯕ ꯄꯣꯠ ꯌꯣꯟꯕꯒꯤ ꯊꯕꯛ ꯑꯁꯦ ꯑꯩꯈꯣꯏꯅ ꯇꯧꯅꯤꯡꯉꯤ ꯑꯃꯗꯤ ꯍꯧꯗꯣꯛꯄ ꯄꯥꯝꯃꯤ ꯑꯗꯨꯕꯨ ꯀꯅꯥꯒꯨꯝꯕꯁꯤꯡꯅꯁꯨ ꯃꯈꯣꯏꯁꯦ ꯀꯔꯤꯅꯣ ꯍꯥꯏꯕ ꯁꯨꯛꯈꯟ ꯈꯟꯗꯅ ꯊꯤꯖꯤꯜꯂꯨꯗꯅ ꯍꯦꯛꯇ ꯑꯦ ꯑꯩꯈꯣꯏꯒꯤ ꯑꯁ ꯀꯔꯤꯅꯣ ꯍꯥꯏꯕ ꯁꯨꯛꯈꯪ ꯈꯪꯗꯅ ꯑꯩ ꯂꯣꯏ ꯈꯪꯉꯦ ꯂꯣꯏ ꯈꯪꯉꯦ ꯂꯣꯏ ꯌꯥꯔꯦ ꯑꯩꯈꯣꯏ ꯌꯥꯝ ꯇꯧꯔꯝꯃꯦ ꯇꯧꯗ꯭ꯔꯦ ꯍꯥꯏꯕꯅꯆꯤꯡꯕ ꯃꯌꯥꯝ ꯑꯃ ꯄꯤꯔꯒ ꯑꯗꯨꯃꯥꯏꯅ ꯇꯧꯗꯅ ꯅꯥꯊꯩꯅꯕ ꯂꯣꯏꯅꯃꯛ ꯍꯣꯠꯅꯩ ꯑꯗꯨꯕꯨ ꯃꯥꯒꯤ ꯃꯅꯨꯡꯁꯤꯗ ꯇꯧꯒꯗꯕ ꯀꯔꯤ ꯌꯥꯎꯔꯤꯕꯒꯦ ꯍꯥꯏꯕꯗꯨꯗꯤ ꯀꯅꯥꯃꯅꯇꯁꯨ ꯊꯤꯖꯤꯟꯗꯦ ꯀꯅꯥꯝꯇꯁꯨ ꯀꯩꯅꯣ ꯇꯧꯗꯦ ꯑꯗꯨꯒ ꯄꯣꯠ ꯐꯩ ꯄꯩꯁꯥ ꯇꯥꯡꯉꯤ ꯍꯥꯏꯕꯗꯤ ꯍꯥꯏ ꯑꯗꯨꯃꯛ ꯍꯥꯏ ꯑꯗꯨꯕꯨ ꯄꯣꯠ ꯐꯩ ꯄꯩꯁꯥ ꯇꯥꯡꯉꯤꯁꯤ ꯀꯩꯒꯤꯅꯣ ꯍꯥꯏꯕꯗ ꯄꯣꯠ ꯐꯕꯁꯤꯗ ꯑꯩꯈꯣꯏꯒꯤ ꯑꯦꯝꯋꯦꯒꯤ ꯄꯣꯠꯁꯤꯡꯁꯦ ꯃꯈꯜ ꯑꯍꯨꯝꯗ ꯏ ꯑꯍꯨꯝꯗ ꯕꯦꯁ ꯇꯧꯔꯒ ꯁꯥꯔꯛꯏ ꯏꯀꯅꯃꯤ ꯑꯣꯏꯕ ꯏꯐꯦꯛꯇꯤꯞ ꯑꯣꯏꯕ ꯏꯀꯣ ꯐ꯭ꯔꯦꯟꯂꯤ ꯑꯣꯏꯕ ꯑꯍꯨꯝꯁꯤꯗ ꯇꯧꯔꯒ ꯁꯥꯏ ꯑꯗꯨꯅ ꯄꯣꯠꯁꯦ ꯇꯥꯡꯕꯒꯤ ꯃꯔꯝꯅꯤ